ꯏꯅꯦ ꯑꯁꯤ ꯍꯪꯒꯥꯝꯁꯤꯕꯨ ꯀꯌꯥ ꯁꯥꯗꯣꯏꯅꯣ ꯑꯅꯤ ꯍꯦꯛ ꯄꯤꯕꯤꯔꯣ ꯑꯅꯤ ꯇꯧꯔꯕꯅꯤꯅ ꯌꯥꯡꯈꯩ ꯌꯥꯔꯣꯗꯅ ꯍꯣ ꯐꯔꯦ ꯐꯔꯦ ꯑꯅꯤ ꯑꯥ ꯑꯅꯤꯁꯦ ꯌꯥꯡꯈꯩ ꯑꯁꯤꯗ ꯂꯩꯔꯦꯀꯣ ꯂꯨꯞ ꯂꯨꯄꯥ ꯍꯨꯝꯐꯨ ꯍꯥꯏꯕ ꯅꯠꯇ꯭ꯔꯣ ꯑꯣ ꯁꯣꯏꯔꯦ ꯁꯣꯏꯔꯦ ꯇꯔꯥ ꯍꯥꯄꯒ ꯁꯦ ꯂꯨꯄꯥ ꯍꯨꯝꯐꯨ ꯑꯁꯤꯗ ꯂꯩꯔꯦ ꯑꯣ ꯄꯤꯕꯤꯔꯣ ꯄꯤꯕꯤꯔꯣ